ꯑꯩꯈꯣꯏꯅ ꯑꯩꯒꯤ ꯌꯨꯝꯒꯤ ꯑꯣꯏꯅ ꯑꯌꯨꯛꯀꯤ ꯆꯥꯛꯂꯦꯟꯒꯤꯗꯃꯛꯇꯗꯤ ꯑꯩꯈꯣꯏꯅ ꯈꯔ ꯊꯥꯎꯅꯨꯡ ꯌꯥꯎꯕ ꯄꯣꯠꯆꯩꯁꯤꯡꯅ ꯃꯔꯨꯡꯑꯣꯏꯅ ꯊꯣꯡ ꯊꯥꯛꯏ ꯑꯗꯨꯒ ꯅꯨꯗꯥꯡꯒꯤ ꯃꯇꯝꯗꯅ ꯑꯩꯈꯣꯏꯒꯤ ꯆꯥꯕꯗ ꯈꯔ ꯇꯨꯝꯒꯗꯕ ꯈꯔ ꯂꯥꯏꯠ ꯑꯣꯏꯕ ꯃꯅꯥ ꯃꯁꯤꯡꯅꯆꯤꯡꯕ ꯁꯤꯡ ꯑꯁꯦ ꯗꯤꯟꯅꯔꯒꯤ ꯑꯣꯏꯅ ꯁꯦꯝ ꯁꯥꯏ